ꯊ꯭ꯔꯤ ꯗꯦꯁꯀꯤ ꯃꯃꯥꯡꯗꯒꯤ ꯑꯦꯃꯥꯖꯣꯟꯗ ꯗꯨꯔꯒꯥ ꯄꯨꯖꯥꯒꯤ ꯑꯣꯐꯔ ꯂꯥꯛꯑꯦꯅ ꯑꯩꯁꯦ ꯐꯣꯟ ꯑꯃ ꯂꯧꯔꯨꯏꯕꯀꯣ ꯑꯗꯨꯒ ꯂꯧꯔꯨꯕ ꯃꯇꯝꯁꯤꯗ ꯐꯣꯟꯁꯦ ꯑꯦꯁ ꯗꯤꯁꯄ꯭ꯂꯦ ꯇꯧꯔꯛꯄꯗꯗꯤ ꯌꯥꯝ ꯐꯖꯔꯦ ꯃꯁꯛꯁꯨ ꯐꯤꯆꯔꯁꯨ ꯑꯦꯕ꯭ꯔꯤꯊꯤꯡ ꯑꯩꯅ ꯄꯥꯝꯕꯗꯣ ꯑꯣꯏꯔꯦ ꯑꯗꯨꯅ ꯑꯩ ꯂꯩꯔꯦꯕ ꯂꯩꯔꯒ ꯑꯩꯁꯦ ꯌꯧꯔꯛꯄꯗ ꯑꯣꯡꯂꯤ ꯍꯞꯇꯥ ꯑꯅꯤ ꯈꯛꯇ ꯉꯥꯏꯔꯤꯕꯀꯣ ꯑꯩꯅ ꯄꯥꯏꯔꯤꯁꯦ ꯐꯣꯟꯁꯦ ꯑꯗꯨꯕꯨ ꯑꯩꯅ ꯈꯜꯂꯨꯔꯤꯕ ꯑꯦꯛꯁꯄꯦꯛ ꯇꯧꯔꯨꯔꯤꯕ ꯄ꯭ꯔꯗꯛꯇꯨꯒꯤ ꯀ꯭ꯋꯥꯂꯤꯇꯤꯗꯨꯒ ꯍꯧꯖꯤꯛ ꯑꯣꯏꯔꯝꯃꯤꯕ ꯄ꯭ꯔꯗꯛꯁꯁꯤꯒꯤ ꯀ꯭ꯋꯥꯂꯤꯇꯤꯒꯁꯤ ꯄꯨꯔꯥ ꯇꯣꯇꯜꯂꯤ ꯗꯤꯐ꯭ꯔꯦꯟ ꯄꯨꯡꯈꯦꯠ ꯈꯦꯠꯅꯔꯦꯕ ꯍꯥꯏꯗꯤ ꯀꯦꯃꯦꯔꯥ ꯐꯖꯩꯌꯦꯅ ꯂꯩꯔꯨꯕꯅꯤ ꯀꯦꯃꯦꯔꯥꯁꯨ ꯌꯥꯔꯝꯗ꯭ꯔꯦ ꯑꯗꯒꯤ ꯇꯦꯝꯄꯔ ꯒ꯭ꯂꯥꯁꯁꯨ ꯑꯃꯨꯛꯇꯪ ꯇꯥꯕꯗ ꯄꯨꯡꯀꯥꯏ ꯀꯥꯏꯔꯒ ꯂꯩꯔꯦꯕ ꯑꯗꯨꯅ ꯊꯥꯖꯨ ꯐꯥꯗ꯭ꯔꯤꯕꯅꯤꯅ ꯑꯩꯖꯦ ꯔꯤꯇꯟ ꯕꯦꯛ ꯇꯧꯕꯅ ꯐꯒꯗꯧꯕ ꯃꯥꯜꯂꯦ ꯑꯗꯨꯗ ꯃꯌꯥꯝꯁꯨ ꯔꯤꯚ꯭ꯌꯨ ꯄꯥꯕꯤꯔꯒꯁꯨꯀꯣ ꯍꯥꯏꯗꯤ ꯄ꯭ꯔꯗꯛꯁꯦ ꯔꯤꯚ꯭ꯌꯨ ꯉꯥꯛꯇꯁꯨ ꯊꯥꯖꯕꯤꯒꯅꯣꯕ ꯍꯥꯏꯗꯤ ꯏꯠꯁ ꯑ ꯕꯦꯔꯤ ꯕꯦꯠ ꯏꯝꯄꯦꯛ ꯑꯣꯏꯈ꯭ꯔꯦ ꯁꯤꯒꯤ ꯀꯩꯅꯣꯁꯦ ꯐꯣꯟ ꯀ꯭ꯋꯥꯂꯤꯇꯤꯖꯦ ꯑꯩ ꯑꯃꯨꯛ ꯍꯟꯅꯖꯨ ꯂꯩꯅꯤꯡꯗ꯭ꯔꯦ ꯃꯊꯪ ꯐꯣꯟ ꯂꯩꯕ ꯑꯣꯏꯔꯗꯤ ꯗꯥꯏꯔꯦꯛ ꯐꯣꯟꯒꯤ ꯀꯩꯅꯣ ꯗꯨꯀꯥꯟꯗ ꯆꯠꯂꯒ ꯑꯣꯏꯅ ꯂꯩꯕꯅ ꯐꯒꯗ꯭ꯔꯥꯅ ꯈꯜꯂꯦ